ꯑꯀꯛꯅꯕ ꯔꯤꯇꯨꯁꯤꯡꯗ ꯀꯥꯡꯂꯨꯞ ꯑꯃꯗ ꯁꯣꯛꯍꯟꯕ ꯂꯩꯅꯥꯁꯤꯡ ꯂꯩ ꯁꯝꯅ ꯍꯥꯏꯔꯀꯥꯟꯗ ꯏꯪꯊꯝꯊꯥꯗ ꯂꯣꯛ ꯊꯨꯡꯕ ꯑꯗꯒꯤ ꯑꯔꯨꯝ ꯂꯥꯏꯍꯧ ꯇꯧꯕꯁꯤ ꯌꯥꯝꯅ ꯇꯧꯒꯜꯂꯤ ꯁꯤ ꯌꯥꯝꯅ ꯀꯃꯟ ꯑꯣꯏꯕ ꯂꯩꯅꯥꯅꯤ ꯑꯉꯥꯡꯁꯤꯡꯗ ꯅꯨꯡꯁꯤꯠ ꯑꯏꯕ ꯐꯨꯕꯗꯒꯤ ꯂꯣꯛ ꯇꯧꯕ ꯏꯪꯍꯟꯕꯗꯒꯤ ꯏꯪꯊꯝꯆꯜꯂꯛꯄꯗꯒꯤ ꯑꯔꯨꯝ ꯑꯗꯨꯝ ꯅꯤꯔꯛꯄ ꯁꯨꯃꯥꯏꯅ ꯇꯧꯕꯁꯤ ꯌꯥꯝꯅ ꯊꯣꯛꯏ ꯑꯍꯟꯁꯤꯡꯗ ꯏꯪꯕꯅ ꯃꯔꯝ ꯑꯣꯏꯔꯒ ꯕꯤ ꯄꯤ ꯏꯁꯇ꯭ꯔꯣꯛ ꯇꯧꯕꯁꯤ ꯑꯍꯟꯁꯤꯡꯗ ꯏꯪꯊꯝꯊꯥꯗꯅ ꯈꯔ ꯍꯦꯜꯂꯤ ꯑꯗꯨ ꯀꯥꯂꯦꯟꯗꯅ ꯀꯔꯝ ꯀꯔꯝꯕ ꯂꯩꯅꯥ ꯅꯥꯏ ꯍꯥꯏꯕ ꯀꯥꯟꯗ ꯆꯤꯟꯖꯥꯛꯁꯤꯡꯁꯤ ꯀꯥꯂꯦꯟꯗꯗꯤ ꯁꯥꯕꯅꯤꯅ ꯑꯌꯥꯝꯕꯅ ꯄꯨꯝꯕ ꯑꯄꯨꯝꯕ ꯆꯥꯛꯁꯤ ꯀꯔꯤꯒꯨꯝꯕ ꯆꯦꯛꯁꯤꯟꯍꯧꯗꯕꯗꯒꯤ

ꯅꯣꯡꯖꯨꯊꯥ ꯃꯇꯝꯗꯁꯨ ꯅꯣꯡ ꯆꯣꯠꯍꯟꯗꯨꯅ ꯆꯣꯠꯍꯟꯕꯗꯒꯤ ꯑꯔꯨꯝ ꯑꯗꯨꯝ ꯍꯧꯔꯛꯄꯁꯨ ꯑꯗꯨꯝ ꯌꯥꯎꯏ ꯀꯥꯂꯦꯟ ꯊꯥꯗ ꯀꯥꯂꯦꯟꯊꯥ ꯁꯥꯕ ꯃꯇꯝꯁꯤꯗ ꯇꯤꯟ ꯀꯥꯡꯁꯨ ꯌꯥꯝꯅ ꯃꯔꯥꯡ ꯀꯥꯏ ꯇꯤꯂꯥꯏꯈꯣꯝꯕꯤ ꯑꯗꯨꯗꯒꯤ ꯀꯥꯡ ꯑꯃꯗꯤ ꯍꯌꯤꯡꯅꯆꯤꯡꯕꯁꯤ ꯑꯇꯣꯞꯄ ꯁꯤꯖꯟꯁꯤꯡꯗꯒꯤ ꯀꯥꯂꯦꯟꯗꯅ ꯌꯥꯝꯅ ꯍꯦꯜꯂꯦꯕ ꯀꯥꯂꯦꯟꯗ ꯍꯦꯟꯕꯅꯤꯅ ꯁꯤꯗꯒꯤ ꯑꯦꯂꯥꯔꯖꯤ ꯇꯧꯔꯛꯄ ꯇꯤꯂꯥꯏꯈꯣꯝꯕꯤ ꯆꯨꯔꯨꯕꯗꯒꯤ ꯑꯦꯂꯥꯔꯖꯤ ꯇꯧꯔꯛꯄ ꯐꯨꯔꯤ ꯃꯇ꯭ꯔꯪ ꯃꯇ꯭ꯔꯪ ꯐꯨꯔꯤꯒꯤ ꯂꯩꯅꯥꯒꯤ ꯃꯈꯜ ꯃꯌꯥꯝ ꯑꯃ ꯅꯥꯍꯜꯂꯤ ꯑꯗꯨꯒꯤꯗꯨꯒ ꯀꯥꯡꯁꯦ ꯃꯔꯨꯑꯣꯏꯅ ꯏꯪꯊꯝꯊꯥ ꯀꯥꯂꯦꯟꯊꯥꯗ ꯌꯥꯝꯅ ꯀꯥꯡꯁꯤ ꯌꯥꯝꯅ ꯄꯥꯏꯕꯅ ꯃꯔꯝ ꯑꯣꯏꯔꯒ ꯀꯔꯤꯒꯨꯝꯕ ꯀꯥꯟꯗ ꯃꯦꯂꯔꯤꯌꯥ ꯍꯥꯏꯔꯤꯕ ꯂꯩꯅꯥꯁꯤ

ꯑꯀꯣꯏꯕꯁꯤꯡ ꯑꯗꯨ ꯂꯨ ꯅꯥꯟꯅ ꯊꯝꯒꯗꯕꯅꯤ ꯐꯤꯅꯥꯏꯜ ꯑꯃꯗꯤ ꯀꯔꯤ ꯃꯍꯤꯛ ꯁꯤꯅꯕ ꯁꯤꯡꯒ ꯇꯣꯏꯅ ꯑꯀꯣꯏꯕꯁꯤꯡ ꯑꯗꯨ ꯀꯥꯞꯊꯣꯛꯀꯗꯕꯅꯤ